ꯉꯔꯥꯡ ꯐꯦꯕꯋꯥꯔꯤꯒꯤ ꯇꯥꯡ ꯇꯔꯥꯃꯔꯤꯗ ꯂꯨꯋꯥꯡ ꯂꯦꯝꯕꯤ ꯑꯩꯅ ꯋꯥꯟ ꯀꯦꯖꯤ ꯒꯤ ꯀꯦꯛ ꯑꯃꯒ ꯐ꯭ꯔꯥꯏ ꯔꯥꯏꯁ ꯃꯣꯃꯣꯅ ꯆꯤꯡꯕ ꯑꯏꯇꯦꯝ ꯈꯔꯥ ꯁꯣꯅꯤꯌꯥ ꯔꯦꯁꯇꯨꯔꯦꯟꯗꯒꯤ ꯑꯣꯔꯗꯔ ꯇꯧꯈꯤꯕꯗꯨ ꯔꯤꯁꯤꯞ ꯄꯤꯕ ꯌꯥꯒꯗ꯭ꯔꯥ ꯅꯠꯇꯔꯒ ꯅꯈꯣꯏꯒꯤ ꯋꯦꯕ ꯁꯥꯏꯠꯇ ꯗꯥꯎꯟꯂꯣꯗ ꯇꯧꯕ ꯌꯥꯒꯗ꯭ꯔꯥ